ꯍꯂꯣ ꯃꯁꯤ ꯊꯧꯕꯥꯜꯒꯤ ꯀꯦꯞ ꯁꯥꯔꯚꯤꯁ ꯑꯣꯏꯕꯤꯔꯕꯣ ꯑꯩ ꯀꯔꯤꯒꯨꯝꯕ ꯋꯥꯐꯝ ꯈꯔ ꯍꯥꯏꯖꯒꯦ ꯇꯧꯕꯅꯤ ꯉꯁꯤ ꯑꯁꯤ ꯑꯩꯅ ꯊꯕꯛ ꯑꯃ ꯆꯠꯄꯗ ꯊꯧꯕꯥꯜꯒꯤ ꯀꯦꯞ ꯁꯥꯔꯚꯤꯁꯀꯤ ꯀꯦꯞ ꯅꯝꯕꯔ ꯇ꯭ꯋꯦꯟꯇꯤꯒꯤ ꯒꯥꯔꯤ ꯑꯝꯗ ꯑꯩ ꯆꯠꯆꯩ ꯃꯗꯨꯗ ꯗ꯭ꯔꯥꯏꯚꯔ ꯑꯁꯤ ꯃꯥꯛꯁ ꯎꯞꯇꯦ ꯃꯔꯝ ꯑꯗꯨꯅ ꯃꯁꯤ ꯑꯩ ꯌꯥꯝꯅ ꯅꯨꯡꯉꯥꯏꯇꯦ ꯍꯧꯖꯤꯛ ꯀꯣꯔꯣꯅꯥꯒꯤ ꯋꯥꯅꯔꯕ ꯃꯇꯝꯁꯤꯗ ꯃꯥꯅ ꯃꯥꯛꯁ ꯎꯞꯇꯅ ꯊꯧꯁꯥꯗꯅ ꯇꯧꯕ ꯑꯁꯤ ꯑꯩ ꯈꯤꯇꯪ ꯅꯨꯡꯉꯥꯏꯖꯗꯦ ꯂꯥꯏꯅꯥ ꯂꯧꯅꯔꯛꯀꯗ꯭ꯔꯥ ꯍꯥꯏꯅ ꯏꯁꯥꯗꯁꯨ ꯄꯥꯈꯠꯄ ꯐꯥꯎꯖꯩ ꯑꯗꯨꯅ ꯃꯁꯤꯒꯨꯝꯕ ꯊꯕꯛ ꯑꯁꯤ ꯃꯇꯨꯡꯗ ꯇꯧꯗꯅꯕ ꯈꯔ ꯃꯤꯠꯌꯦꯡ ꯆꯪꯕꯤꯌꯨ ꯑꯗꯨꯝꯅ ꯇꯧꯔꯕꯗꯤ ꯀꯁꯇꯃꯔꯁꯤꯡꯗ ꯌꯥꯝꯅ ꯅꯨꯡꯉꯥꯏꯖꯒꯅꯤ